ꯎꯝ ꯍꯜꯂꯣ ꯑꯥ ꯁꯤ ꯅꯣꯡꯃꯥꯏꯊꯦꯝ ꯁꯣꯅꯝ ꯄ꯭ꯔꯤꯌꯥ ꯑꯣꯏꯕꯤꯔꯕ ꯑꯣ ꯃꯥꯒꯤ ꯄꯣꯠ ꯑꯃ ꯔꯤꯇꯔꯟ ꯀꯩꯅꯣ ꯇꯧꯔꯛꯏꯁꯤꯕꯨ ꯀꯔꯤ ꯃꯔꯝ ꯂꯩꯔꯕꯅꯣ ꯍꯥꯏꯗꯤ

ꯑꯥ

ꯑꯣ ꯔꯤꯇꯔꯟ ꯇꯧꯕꯗ ꯑꯣ ꯑꯗꯨ ꯔꯤꯇꯔꯟꯗ ꯄꯣꯠ ꯁꯣꯏꯕ ꯍꯥꯏꯁꯦ ꯅꯪ ꯑꯅꯧꯕ ꯅꯪꯅ ꯑꯃꯨꯛ ꯆꯦꯟꯗꯣ ꯅꯠꯇ꯭ꯔꯣꯕ ꯑꯗꯣ ꯑꯣ ꯑꯗꯣ ꯃꯣꯏ ꯍꯥꯏꯁꯦ ꯁꯣꯏꯅꯕ ꯍꯥꯏꯁꯦ ꯀ꯭ꯋꯥꯂꯤꯇꯤꯗ ꯁꯣꯏꯔꯛꯏꯔꯥ ꯅꯠꯇ꯭ꯔꯒꯅ ꯃꯥꯏ ꯁꯥꯏꯖꯀꯨꯝꯕꯗ ꯑꯥ

ꯑꯣ ꯁꯥꯏꯖ ꯅꯨꯡꯗꯣ ꯑꯣ ꯑꯥ ꯑꯥ ꯑꯥ ꯑꯣ ꯑꯗꯣ ꯄꯣꯠꯀꯤꯗꯤ ꯍꯟꯂꯛ ꯑꯣ ꯄꯣꯠꯀꯤꯗꯤ ꯍꯟꯂꯒꯦꯕꯀꯣ ꯑꯗꯨꯒ ꯅꯪꯉꯣꯟꯗ ꯄꯩꯁꯥꯒꯤꯅꯤꯅ ꯀꯦꯝꯇ ꯄꯩꯁꯥꯗꯨꯗꯤꯀꯣ ꯍꯥꯏꯗꯤ ꯃꯇꯝ ꯍꯥꯏꯁꯦ ꯋꯥꯟ ꯋꯤꯛꯀꯤ ꯆꯥꯡ ꯂꯩꯔꯒ ꯅꯪꯉꯣꯟꯗ ꯀꯩꯅꯣ ꯂꯥꯛꯀꯅꯦꯕ ꯔꯤꯇꯔꯟ ꯂꯥꯛꯀꯅꯦꯕ ꯍꯥꯏꯗꯤ ꯑꯥ ꯍꯜꯂꯛꯀꯅꯤ ꯑꯗꯨ ꯐꯥꯎꯗꯤ ꯅꯪ ꯅꯪꯅ ꯄꯣꯠ ꯂꯧ ꯂꯧꯒꯦ ꯍꯥꯏꯔꯒꯅ ꯂꯧꯔꯣ ꯅꯠꯇ꯭ꯔꯒꯅ ꯄꯩꯁꯥꯗꯣ ꯍꯟꯂꯛꯑꯣ ꯍꯥꯏꯔꯒꯅ ꯅꯪ ꯋꯥꯟ ꯋꯤꯛ ꯉꯥꯏ ꯑꯗꯨꯃꯥꯏꯅ ꯉꯥꯏ ꯑꯃ ꯗꯔꯀꯥꯔ ꯇꯥꯔꯦ

ꯑꯥ ꯌꯥꯖꯕ ꯑꯗꯨ ꯅꯪꯉꯣꯟꯗ ꯍꯥꯏ ꯃꯇꯝꯗꯨ ꯑꯥ

ꯑꯥꯎ ꯍꯥꯟꯅ ꯍꯥꯟꯅꯒꯤꯗꯨꯅ ꯑꯃꯨꯛ ꯑꯗꯨꯝ ꯑꯩ ꯑꯗꯨꯒꯤꯗꯤ ꯋꯥꯟ ꯋꯤꯛ ꯂꯩꯔꯒ ꯑꯗꯨꯝ ꯑꯦꯀꯥꯎꯟꯗ ꯑꯃꯨꯛ ꯍꯟꯂꯛꯀꯅꯦꯕ ꯑꯗꯨꯒꯤꯗꯤ

ꯑꯥ ꯑꯥ ꯑꯗꯣ ꯃꯣꯏꯁꯦ ꯑꯥ ꯄꯦꯛꯀꯤꯡ ꯇꯧꯔꯛꯄꯁꯦ ꯑꯁꯤꯗꯁꯨ ꯃꯣꯏ ꯍꯥꯏꯗꯤ ꯑꯩꯈꯣꯏꯅꯕꯨꯗꯤ ꯁꯤꯗ ꯅꯣꯏꯅ ꯀꯛꯏꯗꯣ ꯁꯤꯗ ꯆꯞ ꯃꯥꯟꯅꯅ ꯀꯛꯑꯦꯕꯀꯣ ꯃꯣꯏ ꯄꯦꯛꯀꯤꯡ ꯇꯧꯔꯤꯕ ꯄꯣꯠꯁꯤꯗ ꯍꯥꯏꯗꯤ ꯁꯨꯝ ꯂꯩꯇꯥꯕ ꯄꯣꯠ ꯂꯩꯗꯅ ꯑꯩꯈꯣꯏ ꯂꯩꯇ꯭ꯔ ꯀꯟꯗ ꯊꯣꯛ ꯍꯥꯞꯆꯤꯟꯈꯤꯕ ꯌꯥꯎꯋꯦꯕ ꯑꯗꯨꯅꯅꯤꯗ ꯑꯗꯨꯃꯥꯏꯅ ꯀ꯭ꯋꯥꯂꯤꯇꯤꯗꯤ ꯆꯞ ꯃꯥꯟꯅꯔꯒꯅꯦ ꯁꯥꯏꯖ ꯂꯩꯇ꯭ꯔ ꯀꯥꯟꯗꯣ ꯑꯗꯥ ꯃꯣꯏ ꯍꯦꯛꯇ ꯍꯥꯏꯗꯤ ꯄꯦꯛꯀꯤꯡ ꯇꯧꯔꯤ ꯃꯈꯩꯁꯤꯅ ꯍꯥꯞꯆꯤꯟꯈꯤꯕꯩꯅꯦꯕ ꯑꯗꯨ ꯃꯇꯨꯡꯗꯁꯨ ꯑꯩꯕꯨꯗꯤ ꯑꯩꯁꯨ ꯀꯝꯄ꯭ꯂꯦꯟ ꯊꯥꯒꯠꯀꯦꯀꯣ ꯑꯗꯨꯃꯥꯏꯅ ꯁꯣꯏꯗꯅꯕ ꯈꯣꯠꯇꯅꯕ ꯑꯥꯗ ꯑꯥ ꯑꯥ ꯍꯥꯏꯕꯤꯌꯨ ꯎꯝ ꯎꯝ ꯑꯣ ꯑꯣ ꯑꯗꯨ

ꯍꯣꯏ ꯍꯣꯏ ꯃꯇꯨꯡ ꯃꯇꯨꯡꯗꯣ ꯑꯩ ꯁꯣꯏꯗꯅꯕ ꯑꯗꯨꯝ ꯇꯧꯖꯒꯦ ꯍꯥꯏ ꯃꯇꯨꯡ ꯃꯇꯨꯡꯗꯁꯨ ꯑꯗꯨꯝ ꯄꯣꯠ ꯑꯗꯨꯝ ꯀꯛꯄꯤ ꯀꯥꯛꯄꯤꯌꯣꯕꯀꯣ ꯑꯩꯅ ꯍꯥꯏꯗꯤ ꯄꯣꯠꯇꯣ ꯍꯟꯗꯅꯕ ꯑꯩꯁꯨ ꯑꯗꯨꯝ ꯃꯊꯛ ꯊꯣꯡꯕ ꯃꯈꯩꯗ ꯑꯗꯨꯝ ꯍꯥꯏꯒꯦ ꯑꯗꯨꯒ ꯑꯥ ꯎꯝ ꯎꯝ ꯎꯝ ꯑꯗꯨꯝ ꯍꯧꯖꯤꯛꯇꯤ ꯇ꯭ꯔꯥꯟꯁꯄꯣꯔꯇꯔꯅꯁꯨ ꯅꯨꯡꯉꯥꯏꯔꯕꯅꯤꯅ ꯑꯗꯨꯝ ꯅꯨꯃꯤꯠ ꯃꯪꯉꯥꯅꯤ ꯃꯅꯨꯡꯗ ꯗꯤꯂꯤꯕꯔꯤ ꯇꯧꯔꯛꯑꯅꯤ ꯍꯥꯏꯔꯤꯕ

ꯑꯥ ꯑꯦ ꯑꯦ ꯑꯗꯨ ꯌꯥꯅꯤ ꯌꯥꯅꯤ ꯑꯗꯨꯗꯤ ꯌꯥꯅꯤ ꯌꯥꯅꯤ ꯑꯣ ꯑꯣ ꯑꯗꯨꯗꯤ ꯄꯣꯠ ꯍꯟꯂꯤꯁꯤ ꯑꯩ ꯑꯗꯨꯝ ꯊꯥꯒꯠꯈ꯭ꯔꯒꯦ ꯑꯗꯨꯒ ꯅꯪ ꯋꯥꯟ ꯋꯤꯛꯇꯤ ꯉꯥꯏꯌꯣ ꯄꯩꯁꯥ ꯍꯟꯂꯛꯄ

ꯑꯗꯨ ꯅꯨꯃꯤꯠ ꯇꯨ ꯗꯦꯁ ꯐꯥꯎꯗꯤ ꯑꯩꯈꯣꯏ ꯏꯁꯇꯣꯔꯁꯤꯗ ꯂꯩꯔꯝꯒꯅꯦꯕꯀꯣ ꯇꯨ ꯗꯦꯁꯀꯤ ꯃꯅꯨꯡꯗ ꯅꯪꯅ ꯂꯧꯒꯦ ꯍꯥꯏꯔꯒꯅ ꯐꯣꯟ ꯇꯧꯔꯗꯤ ꯐꯔꯦ ꯂꯧꯔꯔꯣꯏ ꯍꯥꯏꯔꯒꯗꯤ ꯑꯗꯨꯝ ꯔꯤꯇꯔꯟ ꯆꯠꯈ꯭ꯔꯅꯤ ꯇꯨ ꯗꯦꯁꯀꯦ ꯃꯇꯨꯡꯗ ꯂꯧꯔꯣꯏ ꯍꯥꯏꯔꯗꯤ ꯗꯦꯂꯤꯕꯔꯤꯒꯤ ꯐꯣꯟ ꯇꯧꯔꯛꯀꯅꯦꯕꯀꯣ ꯑꯗꯨꯗꯒꯤ ꯅꯨꯃꯤꯠ ꯅꯤꯅꯤ ꯂꯩꯔꯝꯒꯅꯦꯕ ꯑꯗꯨꯒꯤ ꯃꯇꯨꯡꯗꯒꯤ ꯑꯗꯨꯝ ꯀꯩꯅꯣ ꯇꯧꯔꯅꯤ ꯑꯩꯈꯣꯏ ꯔꯤꯇꯔꯟ ꯇꯧꯈꯤꯅꯤ ꯑꯍꯣꯏ ꯍꯣꯏ ꯍꯣꯏ ꯀꯣꯜ ꯂꯥꯛ ꯀꯥꯟꯗꯁꯨ ꯑꯗꯨꯝ ꯅꯪ ꯄꯥꯏꯔꯛꯅꯤꯉꯥꯏ ꯇꯧꯕꯤꯔꯣ ꯑꯥꯎ ꯍꯣ ꯊꯝꯃꯣ ꯊꯝꯃꯣ